ꯏꯝꯐꯥꯜ ꯋꯦꯁꯀꯤ ꯑꯣꯏꯅ ꯃꯤꯌꯥꯝꯅ ꯄꯥꯝꯅꯕ ꯍꯥꯏ ꯇꯥꯔꯗꯤ ꯊꯥꯕꯜ ꯆꯣꯡꯕꯁꯦ ꯊꯥꯕꯜ ꯆꯣꯡꯕꯁꯤꯅ ꯀꯩꯗꯧꯒꯦ ꯍꯥꯏꯕ ꯃꯇꯝꯗ ꯏꯪꯈꯠꯂꯛꯂꯤꯕ ꯄꯥꯈꯪ ꯂꯩꯁꯥꯕꯤ ꯑꯁꯤꯒꯨꯝꯕ ꯃꯌꯥꯝꯁꯤ ꯄꯨꯟꯖꯜꯂꯒ ꯁꯤꯟꯕ ꯂꯥꯡꯕ ꯑꯣꯏꯕꯅꯤꯅ ꯃꯣꯏꯁꯨ ꯂꯥꯛꯑ ꯍꯔꯥꯎ ꯇꯝ ꯃꯅꯤꯡ ꯃꯈꯥ ꯇꯝꯅ ꯂꯥꯡꯕꯁꯨ ꯉꯝꯃꯦ ꯑꯗꯒꯤ ꯃꯃꯥ ꯃꯄꯥ ꯑꯣꯏꯕ ꯑꯗꯩ ꯑꯍꯜ ꯂꯃꯟꯁꯤꯡꯅꯁꯨ ꯊꯥꯕꯜ ꯑꯃ ꯆꯣꯡꯗꯣꯔꯦ ꯍꯥꯏꯕ ꯃꯇꯝꯗ ꯃꯆꯥ ꯃ ꯃꯆꯥꯒꯩꯅ ꯇꯧꯔꯕꯅꯤꯅ ꯃꯣꯏꯁꯨ ꯑꯗꯨꯗ ꯁꯔꯨꯛ ꯌꯥꯕꯤꯕ ꯑꯗꯩ ꯍꯔꯥꯎꯅ ꯃꯣꯏꯁꯨ ꯁꯤꯟꯕꯤꯕ ꯂꯥꯡꯕꯤꯕ ꯇꯧꯋꯦ ꯑꯗꯣ ꯁꯤꯁꯦ ꯁꯨꯃꯥꯏ ꯇꯧꯕꯅꯤ ꯃꯣꯏꯁꯨ ꯄꯨꯂꯞ ꯄꯨꯟꯖꯜꯂꯦ ꯁꯤꯁꯦ ꯑꯣꯏꯅ ꯍꯥꯏꯅꯤꯡꯑꯦ